ꯑꯩꯒꯤ ꯇꯨꯡꯒꯤ ꯄꯨꯟꯁꯤꯗ ꯑꯩ ꯒꯣꯚꯔꯃꯦꯟ ꯖꯣꯕ ꯑꯃꯗꯤ ꯇꯧꯅꯤꯡꯕꯅꯤ ꯑꯗꯨꯕꯨ ꯑꯩ ꯂꯥꯏꯔꯤꯛ ꯇꯝꯖꯍꯧꯗ꯭ꯔꯦ ꯑꯗꯨꯅ ꯃꯔꯝ ꯑꯣꯏꯔꯒ ꯑꯩ ꯍꯧꯖꯤꯛ ꯍꯧꯖꯤꯛ ꯇꯦꯂꯔ ꯇꯧꯖꯔꯤ ꯑꯩꯅ ꯇꯧꯔꯤꯕ ꯇꯦꯂꯔ ꯑꯁꯤꯗ ꯑꯩꯅ ꯒꯣꯚꯔꯃꯦꯟ ꯖꯣꯕꯃꯛ ꯇꯧꯍꯧꯗ꯭ꯔꯒꯁꯨ ꯃꯁꯤꯗ ꯐꯣꯀꯁ ꯇꯧꯔꯒ ꯑꯩꯒꯤ ꯄꯨꯟꯁꯤꯒꯤ ꯍꯤꯡꯕ ꯌꯥꯕ ꯂꯝꯕꯤ ꯑꯃꯗꯤ ꯑꯩꯅ ꯃꯐꯝ ꯑꯁꯤꯗꯒꯤ ꯁꯤꯟꯂꯒꯦ ꯍꯥꯏꯅ ꯈꯟꯖꯩ ꯑꯃꯗꯤ ꯃꯁꯤꯗ ꯍꯦꯟꯅ ꯃꯥꯏ ꯄꯥꯛꯄ ꯉꯝꯕꯒꯤ ꯊꯧꯅꯥꯁꯨ ꯄꯤꯕꯤꯕ ꯑꯣꯏꯁꯅꯨ ꯑꯃꯗꯤ ꯑꯩꯅ ꯃꯐꯝ ꯑꯁꯤꯗꯁꯨ ꯑꯩꯅ ꯍꯦꯟꯅ ꯏꯁꯥꯒꯤ ꯉꯝꯖꯕ ꯈꯨꯗꯤꯡꯃꯛ ꯄꯨꯊꯣꯛꯇꯨꯟ ꯍꯣꯠꯅꯔꯒꯦ ꯍꯥꯏꯅ ꯈꯜꯂꯤ ꯑꯃꯗꯤ ꯑꯩꯒꯤ ꯏꯃꯨꯡ ꯃꯅꯨꯡ ꯌꯦꯡꯁꯤꯟꯕ ꯉꯝꯅꯅꯕ ꯏꯁꯥꯒꯤ ꯗꯔꯀꯥꯔ ꯑꯣꯏꯕ ꯈꯨꯗꯤꯡꯃꯛ ꯃꯤꯉꯣꯟꯗꯒꯤ ꯗꯦꯄꯦꯟ ꯇꯧꯗꯅ ꯍꯤꯡꯕ ꯉꯝꯅꯅꯕ ꯍꯣꯠꯅꯖꯔꯒꯦ ꯍꯥꯏꯅꯁꯨ ꯈꯜꯂꯦ